ꯃꯅꯤꯄꯨꯔꯤ ꯂꯣꯟꯅ ꯂꯝꯗꯝ ꯑꯁꯤꯗ ꯑꯇꯣꯞꯄ ꯂꯣꯟꯁꯤꯡꯒꯤ ꯆꯥꯎꯈꯠꯄꯗ ꯀꯔꯝꯅ ꯏꯊꯤꯜ ꯄꯤꯈꯤꯕꯒꯦ ꯍꯥꯏꯕꯗꯤ ꯍꯥꯏꯗꯤ ꯃꯅꯤꯄꯨꯔ ꯑꯁꯤꯗ ꯀꯥꯡꯂꯨꯞ ꯀꯌꯥ ꯑꯃꯔꯣꯝ ꯂꯩ ꯀꯥꯡꯂꯨꯞꯁꯤꯡ ꯑꯗꯨꯒꯤ ꯂꯣꯟ ꯇꯣꯉꯥꯟ ꯇꯣꯉꯥꯜꯂꯤ ꯁꯝꯅ ꯍꯥꯏꯔꯕꯗ ꯀꯨꯀꯤ ꯄꯥꯏꯇꯦ ꯅꯒꯥꯃꯤꯁ ꯁꯨꯒꯨꯝꯕꯅꯆꯤꯡꯕ ꯂꯣꯟ ꯀꯌꯥꯃꯔꯣꯝ ꯂꯩ ꯍꯥꯏꯔꯤꯕ ꯂꯣꯟꯁꯤꯡ ꯑꯁꯤ ꯑꯩꯈꯣꯏ ꯃꯅꯤꯄꯨꯔꯗꯗꯤ ꯃꯅꯤꯄꯨꯔꯤ ꯂꯣꯟ ꯑꯁꯤꯅ ꯃꯔꯨꯑꯣꯏꯕꯅꯤꯅ ꯃꯈꯣꯏꯅ ꯉꯥꯡꯅꯔꯤꯕꯁꯤꯡ ꯑꯗꯨ ꯇ꯭ꯔꯥꯟꯁꯂꯦꯠ ꯃꯅꯤꯄꯨꯔꯗ ꯇꯧꯔꯦ ꯍꯥꯏꯔꯒ ꯃꯣꯏꯒꯤ ꯆꯥꯎꯈꯠ ꯈꯣꯡꯊꯥꯡꯗ ꯌꯥꯝ ꯀꯥꯅꯕ ꯑꯣꯏꯍꯜꯂꯤ ꯍꯥꯏꯗꯤ ꯁꯝꯅ ꯍꯥꯏꯔꯕꯗ ꯇ꯭ꯔꯥꯟꯁꯂꯦꯠꯄꯨ ꯇꯧꯕ ꯑꯣꯏꯔꯁꯨ ꯍꯥꯏꯗꯤ ꯃꯅꯤꯄꯨꯔ ꯂꯣꯟ ꯑꯁꯤꯅ ꯑꯗꯨꯃꯛ ꯏꯊꯤꯜ ꯑꯣꯏꯍꯜꯂꯒ ꯃꯈꯣꯏꯗ ꯆꯥꯎꯈꯠ ꯈꯣꯡꯊꯥꯡꯗ ꯌꯥꯝ ꯀꯥꯅꯕ ꯑꯣꯏꯍꯜꯂꯤ